ꯊꯧꯕꯥꯜ ꯖꯤꯂꯥꯗ ꯈꯨꯠ ꯁꯥ ꯍꯩꯕ ꯁꯤꯡꯒꯤ ꯇꯣꯞ ꯇꯣꯞꯄ ꯄꯣꯠꯊꯣꯛꯁꯤꯡ ꯑꯗꯨꯗꯤ ꯀꯧꯅꯥꯒꯤ ꯐꯛ ꯁꯥꯕ ꯀꯧꯅꯥꯒꯤ ꯕꯦꯛ ꯑꯃꯗꯤ ꯂꯩ ꯑꯁꯨꯝ ꯑꯁꯨꯝꯕ ꯃꯈꯜ ꯀꯌꯥꯒꯤ ꯄꯣꯠ ꯆꯩ ꯁꯥꯏ ꯃꯁꯤꯅ ꯑꯩꯈꯣꯏꯒꯤ ꯈꯨꯠ ꯁꯥꯍꯩꯕ ꯑꯩꯈꯣꯏꯒꯤꯗꯃꯛꯇꯗꯤ ꯌꯥꯝꯅ ꯀꯥꯟꯅꯔꯦ ꯃꯔꯝ ꯑꯁꯤꯅ ꯑꯇꯣꯞ ꯑꯇꯣꯞꯄ ꯃꯐꯝ ꯀꯌꯥꯗꯁꯨ ꯕꯦꯛꯁꯤꯡ ꯑꯁꯤ ꯂꯣꯏꯅ ꯊꯥꯏ ꯃꯔꯝ ꯑꯁꯤꯅ